ꯈꯣꯡꯖꯣꯝ ꯋꯥꯔ ꯃꯦꯃꯣꯔꯤꯑꯦꯜ ꯀꯝꯄ꯭ꯂꯦꯛꯁ ꯍꯥꯏꯔꯤꯕ ꯃꯐꯝ ꯑꯁꯤ ꯃꯅꯤꯄꯨꯔꯤꯒꯤ ꯏꯟꯗꯤꯄꯦꯟꯗꯦꯟ ꯐꯪꯅꯕ ꯍꯣꯠꯅꯕꯗ ꯁꯣꯛꯅꯈꯤꯕ ꯂꯥꯅꯒꯤ ꯅꯤꯡꯁꯤꯡ ꯈꯨꯕꯝ ꯍꯥꯏꯔꯤꯕ ꯃꯐꯝ ꯑꯁꯤ ꯇꯣꯏꯟꯇꯤ ꯐꯣꯔ ꯃꯥꯔꯁ ꯑꯩꯇꯤꯟ ꯅꯥꯏꯟꯇꯤ ꯋꯥꯟ ꯃꯅꯤꯄꯨꯔꯒ ꯕ꯭ꯔꯤꯇꯤꯁꯀ ꯁꯣꯛꯅꯈꯤꯕ ꯂꯥꯟꯅꯤ